ꯁꯚꯦꯟꯇꯤ ꯅꯥꯏꯟ ꯋꯥꯟ ꯍꯟꯗ꯭ꯔꯦꯠ ꯇꯨꯌꯦꯜꯞ ꯇꯨ ꯊꯥꯎꯖꯟ ꯊ꯭ꯔꯤ ꯍꯟꯗ꯭ꯔꯦꯠ ꯐꯣꯔꯇꯤ ꯐꯥꯏꯚ ꯊꯥꯔꯇꯤ ꯐꯣꯔ ꯊꯥꯎꯖꯟ ꯐꯤꯞꯇꯤ ꯁꯤꯛꯁ ꯊꯥꯎꯖꯟ ꯐꯣꯔ ꯍꯟꯗ꯭ꯔꯦꯠ ꯅꯥꯏꯟꯇꯤ ꯑꯥꯏꯠ